ꯑꯍꯥꯡꯕ ꯏꯁꯤꯡꯗ ꯏꯔꯣꯏꯕ ꯃꯇꯝꯗ ꯁꯥꯐꯅ ꯂꯩꯅꯕ ꯄꯥꯝꯕꯩ ꯈꯔ ꯍꯥꯏꯖꯔꯒꯗꯤ ꯑꯩꯈꯣꯏꯒꯤ ꯑꯍꯥꯡꯕ ꯏꯁꯤꯡꯁꯤꯗꯅꯦ ꯑꯅꯥꯟꯕ ꯅꯨꯡ ꯂꯩꯕ꯭ꯔ ꯅꯨꯡ ꯑꯆꯧꯕ ꯂꯩꯕ꯭ꯔ ꯑꯗꯨꯒ ꯏꯁꯤꯡꯁꯤꯒꯤ ꯃꯅꯨꯡꯗꯅꯦ ꯑꯀꯥꯏꯕ ꯂꯤꯛꯂꯤ ꯂꯩꯕ꯭ꯔ ꯍꯥꯟꯅ ꯐꯖꯅ ꯌꯦꯡꯊꯣꯛꯄꯤꯕꯀꯣ ꯁꯤꯒꯨꯝꯕꯁꯦ ꯌꯦꯡꯊꯣꯛꯑꯒꯗꯤ ꯑꯩꯈꯣꯏ ꯁꯥꯐꯅ ꯂꯩꯕꯅꯒꯤ ꯄꯥꯝꯕꯩꯅꯦꯕ ꯑꯗꯨꯗꯨꯒ ꯑꯆꯧꯕ ꯏꯄꯥꯛꯇꯨꯗꯅꯦ ꯑꯅꯥꯟꯕ ꯅꯨꯡꯖꯥꯎꯁꯤꯡ ꯑꯗꯨꯗꯒꯤ ꯆꯥꯔꯥꯡꯒꯨꯝꯕ ꯑꯗꯩꯗꯤ ꯑꯀꯪꯕ ꯏꯆꯦꯜꯒꯨꯝꯕ ꯁꯤꯒꯨꯝꯕ ꯂꯩꯕꯁꯤꯅꯅꯦ ꯑꯩꯈꯣꯏꯒꯤ ꯏꯔꯣꯏꯕ ꯃꯇꯝꯗꯅꯦ ꯑꯌꯦꯠꯄ ꯀꯌꯥ ꯑꯃ ꯄꯤꯕ ꯍꯥꯏꯕꯗꯤ ꯏꯔꯣꯏꯕ ꯃꯇꯝꯗ ꯅꯤꯡ ꯇꯝꯅ ꯏꯔꯣꯏꯕ ꯐꯪꯗꯦꯀꯣ ꯑꯗꯨꯒ ꯏꯔꯣꯏꯕ ꯃꯇꯝꯗ ꯌꯥꯝꯅ ꯊꯨꯅ ꯌꯥꯡꯅ ꯏꯔꯣꯏꯕ ꯌꯥꯕꯒꯤ ꯑꯌꯥꯕꯗꯨꯁꯨ ꯍꯥꯏꯗꯤ ꯆꯥꯡ ꯈꯔ ꯅꯦꯝꯊꯅ ꯂꯩꯕ ꯑꯗꯨꯅ ꯑꯩꯈꯣꯏꯒꯤ ꯑꯄꯥꯛꯄ ꯏꯄꯥꯛꯁꯤꯗ ꯀꯩ ꯀꯩ ꯂꯩꯕꯒꯦ ꯍꯥꯏꯗꯤ ꯑꯃꯣꯠ ꯑꯀꯥꯏ ꯑꯗꯩꯗꯤ ꯑꯩꯈꯣꯏꯗ ꯈꯨꯗꯣꯡ ꯊꯤꯒꯗꯕ ꯀꯩ ꯀꯩ ꯂꯩꯒꯦ ꯍꯥꯏꯕꯗꯨ ꯍꯥꯟꯅ ꯐꯖꯅ ꯌꯦꯡꯊꯣꯛꯄꯤꯒꯗꯕꯅꯤ ꯑꯗꯨꯗꯨꯒ ꯏꯔꯣꯏꯕ ꯃꯇꯝꯗ ꯏꯁꯤꯡꯗ ꯑꯅꯥꯟꯕ ꯅꯨꯡ ꯑꯗꯩꯗꯤ ꯆꯔꯥꯡꯁꯤꯡ ꯑꯀꯪꯕ ꯏꯆꯦꯜꯁꯤꯡ ꯂꯩꯕ ꯇꯥꯔꯒꯗꯤ ꯑꯩꯈꯣꯏꯅ ꯏꯔꯣꯏꯕ ꯃꯇꯝꯗ ꯑꯄꯟꯕ ꯀꯌꯥ ꯑꯃ ꯊꯣꯛꯑꯦ ꯍꯥꯏꯗꯤ ꯏꯔꯣꯏꯕꯗꯣ ꯌꯥꯡꯍꯟꯗꯦꯕ ꯊꯨꯅ